ꯊꯔꯠ ꯖꯦꯅꯋꯥꯔꯤ ꯇꯨ ꯊꯥꯎꯖꯟ ꯇꯨ ꯐꯁꯠ ꯐꯦꯞ ꯇꯨ ꯊꯥꯎꯖꯟ ꯑꯩꯠ ꯇ꯭ꯋꯦꯟꯇꯤ ꯐꯣꯔ ꯃꯥꯔꯁ ꯇꯨ ꯊꯥꯎꯖꯟ ꯐꯥꯏꯐ ꯅꯥꯏꯟꯇꯤꯟ ꯖꯨꯂꯥꯏ ꯇꯨ ꯊꯥꯎꯖꯟ ꯊꯔꯇꯤꯟ ꯊꯔꯇꯤ ꯅꯣꯕꯦꯝꯕꯔ ꯇꯨ ꯊꯥꯎꯖꯟ ꯅꯥꯏꯟ